ꯍꯜꯂꯣ ꯁꯤ ꯀ꯭ꯂꯥꯁꯁꯤꯛꯀꯤ ꯗꯤꯂꯤꯕꯔꯤꯒꯤ ꯅꯠꯇ꯭ꯔꯣ ꯄꯣꯠꯄꯨꯗꯤ ꯌꯧꯖꯔꯛꯑꯦꯕꯀꯣ ꯑꯗꯣ ꯄꯣꯠ ꯌꯧꯔꯛ ꯇꯥꯔꯒꯁꯨ ꯑꯩꯅ ꯐꯤꯠꯕꯦꯛ ꯐꯖꯕ ꯑꯃ ꯄꯤꯅꯤꯡꯕ ꯍꯥꯏꯇꯥꯔꯦ ꯍꯥꯏꯗꯤ ꯑꯩꯈꯣꯏ ꯂꯝꯕꯤꯁꯦ ꯌꯥꯝ ꯐꯠꯇꯕꯅꯦꯕ ꯍꯧꯖꯤꯛꯁꯦ ꯑꯗꯨ ꯑꯩꯅ ꯑꯣꯔꯗꯔ ꯇꯧꯕ ꯃꯇꯝꯁꯦ ꯈꯔ ꯊꯦꯡꯉꯦ ꯑꯩꯅ ꯍꯥꯏꯈ꯭ꯔꯤꯕ ꯃꯇꯝꯁꯤꯗꯕꯨ ꯌꯧꯔꯛꯀꯗ꯭ꯔꯥꯅ ꯈꯟꯖꯕ ꯑꯗꯨꯒꯗꯤ ꯆꯞ ꯆꯥꯅ ꯌꯧꯔꯛꯄꯗꯣ ꯑꯗꯨꯗ ꯑꯩꯁꯦ ꯐꯤꯠꯕꯦꯛ ꯐꯖꯕ ꯑꯃ ꯄꯤꯅꯤꯡꯏ ꯌꯥꯝꯅꯁꯨ ꯍꯔꯥꯎꯏ ꯊꯥꯒꯠꯅꯤꯡꯉꯦ ꯑꯗꯨꯒ ꯃꯍꯥꯎ ꯂꯩꯕ ꯑꯆꯥꯄꯣꯠ ꯉꯥꯛꯇꯁꯨ ꯑꯣꯏꯕꯅꯤꯅꯕꯀꯣ ꯑꯗꯨꯒꯤꯁꯨ ꯑꯩꯅ ꯍꯥꯏꯗꯤ ꯍꯥꯎꯑꯦ ꯀꯩ ꯍꯥꯏꯅꯤ ꯑꯗꯨꯒ ꯀꯩ ꯀꯩ ꯑꯇꯣꯞꯄ ꯍꯥꯏꯗꯤ ꯑꯣꯔꯗꯔ ꯇꯧꯅꯤꯡꯕꯁꯨ ꯂꯩꯔꯤꯑꯕ ꯑꯩꯅ ꯉꯁꯤꯒꯤꯃꯛꯄꯨꯗꯤ ꯅꯠꯇ꯭ꯔꯦꯕꯀꯣ ꯉꯁꯤꯒꯤꯗꯤ ꯑꯩꯅ ꯅꯅꯥꯎ ꯑꯃ ꯂꯥꯛꯄꯅꯦꯕ ꯑꯗꯨ ꯅꯅꯥꯎꯗꯣ ꯄꯤꯖꯅꯤꯡꯉꯥꯏꯒꯤꯗꯃꯛꯇ ꯑꯩꯅ ꯑꯣꯔꯗꯔ ꯇꯧꯖꯕꯅꯦꯕ ꯑꯗꯣ ꯃꯥꯅ ꯍꯟꯈꯤꯒꯗꯕ ꯃꯇꯝꯒ ꯆꯥꯅꯔꯣꯏꯗꯣꯏꯔꯅ ꯑꯩꯉꯣꯟꯗ ꯄꯥꯈꯠꯆꯔꯝꯕꯗꯨꯁꯨ ꯅꯪꯍꯟꯕꯤꯔꯦ ꯌꯥꯝꯅ ꯍꯔꯥꯎꯑꯦ ꯊꯦꯡꯌꯨ ꯑꯗꯨ ꯑꯩꯅ ꯇꯣꯉꯥꯟꯅ ꯑꯃꯨꯛꯀ ꯑꯣꯔꯗꯔ ꯇꯧꯗꯧꯔꯤꯕꯁꯤꯅ ꯍꯌꯦꯡꯒꯤ ꯑꯣꯔꯗꯔꯅꯦꯕ ꯀꯦꯛ ꯀꯩꯀꯥꯡ ꯑꯣꯏꯗꯣꯏꯅꯦ ꯑꯗꯨꯅ ꯀꯦꯛ ꯀꯩꯀꯥꯡꯗꯣ ꯁꯣꯝꯅ ꯑꯦꯔꯦꯟꯁ ꯇꯧꯔꯒ ꯑꯗꯨꯝ ꯍꯥꯏꯗꯤ ꯍꯌꯦꯡ ꯀꯣꯜ ꯇꯧꯔꯛꯇꯣꯏꯔ ꯉꯁꯤ ꯑꯗꯨꯝ ꯑꯣꯔꯗꯔ ꯇꯧꯁꯤꯟꯗꯣꯏꯔꯥ ꯊ꯭ꯔꯤ ꯇꯌꯥꯔ ꯀꯦꯛ ꯑꯣꯏꯕ ꯑꯗꯨꯒꯤ ꯁꯤꯅꯕꯨ ꯑꯩ ꯑꯩꯈꯣꯏ ꯑꯣꯀꯦꯖꯟꯁꯦ ꯕꯔꯠꯗꯦꯒꯤ ꯕꯔꯠꯗꯦꯒꯤꯅꯦꯕ ꯑꯗꯨꯗꯨꯅ ꯀꯩꯀꯩ ꯈꯤꯇꯪ ꯐ꯭ꯂꯦꯕꯔꯒꯤ ꯃꯇꯥꯡꯗꯁꯨ ꯍꯥꯏꯕꯤꯔꯛꯄꯗꯣ ꯄꯥꯝꯕ ꯊꯦꯡꯌꯨ ꯂꯣꯏꯅꯃꯛꯁꯨ ꯍꯥꯏꯔꯛꯑꯕꯅꯤꯅ ꯀꯩ ꯍꯌꯦꯡ ꯑꯗꯨꯝ ꯑꯣꯔꯗꯔꯒꯤ ꯀꯟꯐꯥꯝ ꯇꯧꯖꯔꯛꯑꯒꯦ ꯑꯗꯣ ꯁꯤꯒꯤ ꯐꯣꯟ ꯅꯝꯕꯔꯁꯤꯗ ꯑꯗꯨꯝ ꯍꯥꯏꯔꯛꯇꯣꯏꯔꯣ ꯅꯠꯇ꯭ꯔꯒꯅ ꯀꯃꯥꯏꯅ ꯇꯧꯗꯣꯏꯅꯣ ꯑꯗꯨꯁꯨ ꯈꯪꯅꯤꯡꯉꯦ ꯑꯗꯨꯒ ꯊ꯭ꯔꯤ ꯇꯌꯥꯔ ꯀꯦꯛꯁꯤꯗꯅꯦ ꯐ꯭ꯂꯦꯕꯔ ꯀꯩꯀꯥꯡꯁꯨ ꯑꯩ ꯍꯧꯖꯤꯛ ꯂꯣꯏꯅ ꯍꯥꯏꯔꯝꯃꯒꯦꯅ ꯈꯟꯕ

ꯐ꯭ꯂꯦꯕꯔꯁꯦ ꯑꯩꯅ ꯍꯥꯏꯅꯤꯡꯕ ꯑꯩꯒꯤꯁꯦ ꯈꯤꯇꯪ ꯏꯁꯄꯤꯁꯦꯜ ꯑꯣꯏꯍꯟꯅꯤꯡꯉꯦ ꯊ꯭ꯔꯤ ꯇꯌꯥꯔ ꯀꯦꯛꯁꯤꯗꯅꯦ ꯏꯁꯇꯦꯞ ꯑꯅꯤꯕꯨꯗꯤ ꯐ꯭ꯂꯦꯕꯔ ꯃꯥꯟꯅꯍꯟꯕꯤꯔꯣꯕ ꯑꯗꯣ ꯏꯁꯇꯦꯞ ꯑꯃꯗꯤꯅꯦ ꯐ꯭ꯂꯦꯕꯔꯁꯦ ꯇꯣꯡꯉꯥꯟꯕ ꯄꯥꯝꯃꯦ ꯑꯗꯣ ꯌꯥꯒꯗ꯭ꯔꯅ ꯍꯪꯅꯤꯡꯕ ꯀꯣ ꯑꯥ ꯕ꯭ꯂꯨ ꯕꯦꯔꯤꯒ ꯀꯩꯒꯥ ꯄꯥꯏꯅꯦꯄꯜꯒ ꯑꯣꯏꯍꯟꯅꯤꯡꯕ ꯑꯩꯅ ꯍꯣꯏ ꯄ꯭ꯔꯥꯏꯄꯨꯗꯤ ꯈꯔ ꯍꯦꯜꯂꯛꯇꯥꯔꯦꯗꯅ ꯍꯣꯏ ꯌꯥꯏꯑꯦ ꯊꯦꯡꯀ꯭ꯌꯨ ꯊꯦꯡꯀ꯭ꯌꯨ ꯁꯣꯝꯅꯁꯨ ꯑꯩꯅ ꯍꯥꯏꯖꯔꯤꯁꯤꯡꯁꯦ ꯂꯣꯏꯅꯁꯨ ꯌꯥꯕꯤꯔꯦ ꯂꯣꯏꯅ ꯑꯩꯉꯣꯟꯗ ꯐꯪꯍꯟꯕꯤꯔꯦ ꯑꯗꯨꯒꯤ ꯐꯦꯁꯤꯂꯤꯇꯤ ꯀꯩꯀꯥꯡꯁꯨ ꯀꯣ ꯂꯣꯏꯅ ꯑꯗꯨꯒ ꯁꯣꯝꯅ ꯐꯤꯠꯕꯦꯛ ꯐꯤꯠꯕꯦꯛ ꯐꯖꯕ ꯑꯃꯁꯨ ꯑꯩꯅ ꯄꯤꯅꯤꯡꯕ ꯁꯣꯝꯗ ꯍꯥꯏꯗꯤ ꯑꯩꯉꯣꯟꯗ ꯄꯣꯠꯁꯦ ꯊꯨꯅ ꯌꯧꯔꯛꯄꯗꯣ ꯍꯌꯦꯡꯁꯨ ꯁꯨꯃꯥꯏꯅ ꯑꯗꯨꯝ ꯊꯨꯅ ꯌꯧꯍꯟꯕꯤꯔꯛꯑꯣ ꯑꯩꯉꯣꯟꯗ ꯑꯩꯅ ꯀꯩꯗꯧꯅꯤꯡꯕ ꯍꯥꯏꯕ ꯇꯥꯔꯦ ꯍꯌꯦꯡꯁꯦ ꯃꯣꯔꯅꯤꯡꯒꯤ ꯑꯣꯏꯗꯣꯏꯅꯦꯕ ꯑꯗꯣ ꯃꯣꯔꯅꯤꯡꯗ ꯑꯗꯨꯝ ꯌꯧꯔꯒ ꯃꯣꯔꯅꯤꯡꯗ ꯑꯗꯨꯝ ꯄꯥꯡꯊꯣꯛꯄ ꯄꯥꯝꯕ ꯑꯩꯈꯣꯏꯅ ꯑꯥ ꯍꯣꯏ ꯍꯣꯏ ꯀꯣꯜꯁꯦ ꯉꯁꯤ ꯑꯗꯨꯝ ꯀꯟꯐꯥꯝ ꯇꯧꯔꯝꯅꯤꯅ ꯍꯌꯦꯡ ꯇꯧꯔꯛꯇ꯭ꯔꯥꯁꯨ ꯌꯥꯏ ꯍꯥꯏꯕ ꯑꯥ ꯊꯦꯡꯀ꯭ꯌꯨ ꯊꯦꯡꯀ꯭ꯌꯨ ꯍꯣꯏ ꯊꯝꯖꯔꯒꯦ ꯑꯗꯨꯗꯤ ꯑꯩ ꯍꯌꯦꯡꯒꯤꯗꯤ ꯀꯣꯜ ꯇꯧꯔꯛꯑꯔꯣꯏꯗꯝꯅꯤꯅ ꯍꯌꯦꯡꯒꯤ ꯑꯩ ꯂꯣꯀꯦꯁꯟ ꯀꯩꯀꯥꯡ ꯂꯣꯏꯅ ꯊꯥꯖꯔꯛꯑꯒꯦꯕ ꯑꯥ ꯑꯩ ꯄꯦꯃꯦꯟ ꯑꯗꯨꯝ ꯇꯧꯕ ꯄꯥꯝꯕ ꯍꯥꯏꯗꯤ ꯀꯦꯁ ꯑꯣꯟ ꯗꯤꯂꯤꯕꯔꯤ ꯅꯠꯇꯕꯗ ꯌꯥꯝ ꯅꯨꯡꯉꯥꯏꯌꯦ ꯇꯁꯦꯡꯅꯃꯛꯀꯤ ꯌꯥꯝ ꯅꯨꯡꯉꯥꯏꯌꯦ ꯀꯩꯀ꯭ꯔꯥ ꯀ꯭ꯂꯥꯁꯁꯤꯛꯀꯤ ꯀꯩ ꯃꯈꯩꯁꯦ ꯗꯤꯂꯤꯕꯔꯤꯒꯤ ꯇꯧꯕ ꯃꯈꯩꯁꯦ ꯑꯩ ꯅꯁꯨ ꯑꯗꯨꯝ ꯇꯥꯖꯕ ꯃꯇꯝꯗ ꯃꯇꯝ ꯆꯥꯅ ꯆꯥꯅ ꯌꯧꯍꯜꯂꯛꯑꯦ ꯄꯣꯠꯁꯨ ꯑꯗꯨꯝ ꯍꯥꯏꯗꯤ ꯑꯥ

ꯑꯣ ꯇꯥꯖꯩꯑꯦ ꯑꯩ ꯏꯁꯥꯁꯨ ꯑꯗꯨꯝ ꯈꯔ ꯑꯗꯨꯝ ꯗꯦꯜꯂꯤ ꯀꯩ ꯍꯥꯏꯅꯤ ꯑꯗꯨꯝ ꯑꯣꯔꯗꯔ ꯇꯧꯖꯩꯑꯦꯕ ꯄꯣꯠ ꯃꯇꯝ ꯆꯥ ꯆꯥꯅ ꯌꯧꯔꯛꯑꯦ ꯄꯣꯠꯁꯨ ꯑꯗꯨꯝ ꯑꯩꯈꯣꯏꯅ ꯐ꯭ꯔꯦꯁ ꯐ꯭ꯔꯦꯁ ꯑꯣꯏꯔꯤꯀꯥꯟꯗ ꯐꯪꯕꯗꯨ ꯑꯣꯏꯕ ꯎꯝ ꯑꯧ ꯊꯦꯡꯀ꯭ꯌꯨ ꯁꯤ ꯀꯦꯛꯁꯦ ꯑꯗꯨꯝ ꯏꯁꯇꯦꯞ ꯑꯃꯗ ꯏꯁꯇꯦꯞ ꯑꯅꯤꯕꯨꯗꯤ ꯑꯗꯨꯝ ꯄꯥꯏꯅꯦꯄꯜ ꯑꯣꯏꯍꯟꯕꯤꯔꯣ ꯑꯗꯨꯒ ꯏꯁꯇꯦꯞ ꯑꯃꯅꯅꯦ ꯕ꯭ꯂꯨ ꯕꯦꯔꯤꯒꯤ ꯅꯠꯇ꯭ꯔꯒꯅ ꯀꯔꯤꯒꯨꯝꯕ ꯐ꯭ꯂꯦꯕꯔ ꯑꯇꯣꯞꯄ ꯑꯃ ꯑꯣꯏꯍꯟꯕꯤꯌꯣꯕ ꯑꯥ ꯀ꯭ꯔꯤꯝꯅ ꯑꯗꯨꯒ ꯑꯣ ꯍꯣꯏ ꯍꯣꯏ ꯑꯩ ꯂꯣꯏꯅ ꯀꯩꯗ ꯊꯥꯖꯔꯛꯑꯒꯦ ꯃꯤꯡ ꯀꯩꯀꯥꯡꯕꯨꯗꯤ ꯀꯣ ꯑꯗꯨ ꯌꯥꯝ ꯅꯨꯡꯉꯥꯏꯖꯔꯦ ꯌꯥꯝ ꯅꯨꯡꯉꯥꯏꯖꯔꯦ ꯄꯣꯠꯁꯨ ꯃꯇꯝ ꯆꯥꯅ ꯌꯧꯍꯟꯕꯤꯔꯦ ꯍꯌꯦꯡꯁꯨ ꯃꯇꯝ ꯆꯥꯅ ꯑꯗꯨꯝ ꯌꯧꯍꯟꯕꯤꯔꯛꯀꯅꯦ ꯊꯥꯖꯩꯑꯦ ꯑꯥ ꯊꯝꯖꯔꯒꯦ